ꯍꯣꯏ ꯀꯣꯂꯦꯖꯀꯤ ꯗꯤꯒ꯭ꯔꯤ ꯐꯪꯕ ꯑꯩꯒꯤ ꯑꯥꯟꯠ ꯑꯃ ꯂꯩꯌꯦ ꯑꯩꯒꯤ ꯏꯃꯥꯇꯣꯟ ꯑꯃ ꯏꯅꯛ ꯅꯛꯅ ꯑꯩꯈꯣꯏ ꯐꯦꯃꯤꯂꯤꯗ ꯑꯃ ꯂꯩꯌꯦ ꯃꯥ ꯃꯍꯥꯛ ꯑꯁꯤ ꯏꯟꯖꯤꯅꯤꯌꯥꯔꯤꯡ ꯀꯣꯂꯦꯖꯇ ꯃꯥꯁꯦ ꯁꯤꯚꯤꯜ ꯏꯟꯖꯤꯅꯤꯌꯥꯔꯤꯡꯒꯤ ꯑꯣꯏꯅ ꯃꯥꯁꯦ ꯗꯤꯒ꯭ꯔꯤ ꯗꯤꯒ꯭ꯔꯤ ꯇꯧꯈꯤꯕꯅꯦ ꯃꯥꯁꯦ ꯒ꯭ꯔꯦꯖꯨꯋꯦꯠ ꯇꯧꯈꯤꯕꯅꯦ ꯑꯗꯨꯗ ꯑꯗꯨ ꯃꯥꯒꯤ ꯌꯥꯝ ꯍꯣꯠꯅꯕꯁꯦ ꯃꯥꯒꯤ ꯀꯣꯂꯦꯖ ꯀꯥꯕꯗ ꯌꯥꯝ ꯍꯣꯠꯅꯕꯁꯦ ꯃꯥꯒꯤ ꯂꯥꯏꯔꯤꯛꯇ ꯍꯣꯠꯅꯕꯒꯤ ꯆꯥꯡꯁꯦ ꯌꯥꯝ ꯍꯣꯠꯅꯩ ꯌꯥꯝ ꯊꯤꯅ ꯍꯣꯠꯅꯔꯒ ꯃꯥꯒꯤ ꯗꯤꯒ꯭ꯔꯤꯁꯦ ꯇꯥꯟꯈꯤꯕꯅꯦ ꯑꯗꯨꯝ ꯃꯍꯩ ꯃꯍꯥꯛꯀꯤ ꯌꯥꯝꯅ ꯋꯥꯅ ꯇꯥꯟꯕꯒꯤ ꯆꯥꯡꯁꯦ ꯃꯥꯒꯤ ꯀꯣꯂꯦꯖꯇꯒꯤ ꯃꯥꯒꯤ ꯂꯩꯐꯝ ꯔꯦꯟꯠ ꯍꯥꯏꯕꯇꯥꯔꯦ ꯑꯗꯨꯒꯤ ꯑꯗꯨ ꯆꯠꯄꯁꯦ ꯅꯨꯡꯇꯤꯒꯤ ꯃꯥꯁꯦ ꯃꯣꯔꯅꯤꯡ ꯏꯚꯤꯅꯤꯡ ꯇꯦꯟ ꯀꯤꯂꯣꯃꯤꯇꯔꯒꯨꯝꯕꯁꯦ ꯃꯥꯁꯦ ꯃꯈꯣꯡꯅ ꯆꯠꯂꯒ ꯀꯤꯂꯣꯃꯤꯇꯔ ꯇꯔꯥꯃꯨꯛꯀꯨꯝꯕꯁꯦ ꯃꯈꯣꯡꯅ ꯆꯠꯂꯒ ꯑꯗꯨꯃꯥꯏꯅ ꯆꯠꯂꯒ ꯇꯝꯂꯛꯏ ꯃꯥꯒꯤ ꯗꯤꯒ꯭ꯔꯤꯁꯦ ꯑꯗꯨ ꯃꯥꯁꯦ ꯀꯣꯂꯦꯖ ꯀꯣꯂꯦꯖꯁꯦ ꯒꯚꯔꯟꯃꯦꯟ ꯀꯣꯂꯦꯖ ꯑꯃꯗ ꯇꯝꯂꯛꯏ ꯃꯍꯥꯛꯅ ꯐꯖꯅ ꯑꯣꯖꯥꯁꯤꯡꯒꯤ ꯃꯇꯦꯡ ꯂꯧꯔꯒ ꯃꯥꯒꯤ ꯍꯣꯠꯅꯕꯒꯤ ꯃꯄꯥꯟꯅ ꯃꯥꯁꯦ ꯗꯤꯒ꯭ꯔꯤ ꯐꯪꯂꯒ ꯃꯥꯁꯦ ꯍꯧꯖꯤꯛ ꯑꯗꯨꯒꯤ ꯐꯪꯈ꯭ꯔ ꯃꯇꯨꯡꯗ ꯃꯥꯁꯦ ꯑꯃꯨꯛꯀ ꯑꯦꯁꯣꯒꯤ ꯑꯦꯄ꯭ꯂꯥꯏ ꯇꯧꯋꯦ ꯑꯦꯁꯣ ꯍꯣꯏ ꯏꯟꯖꯤꯅꯤꯌꯥꯔꯤꯡ ꯑꯦꯁꯣꯒꯤ ꯄꯣꯁꯀꯤ ꯑꯦꯄ꯭ꯂꯥꯏ ꯇꯧꯔꯒ ꯑꯗꯒꯤ ꯑꯦꯄ꯭ꯂꯥꯏ ꯇꯧꯔꯒ ꯃꯥ ꯍꯧꯖꯤꯛꯁꯦ ꯐꯖꯅ ꯑꯗꯨ ꯏꯟꯇꯔꯚ꯭ꯌꯨ ꯌꯥꯎꯔꯦ ꯏꯟꯇꯔꯚ꯭ꯌꯨꯒꯨꯝꯕ ꯔꯤꯇꯟ ꯔꯤꯇꯟ ꯇꯦꯁꯀꯨꯝꯕ ꯄꯥꯁ ꯇꯧꯔ ꯃꯇꯨꯡꯗ ꯏꯟꯇꯔꯚ꯭ꯌꯨ ꯌꯥꯎꯔꯦ ꯑꯗꯨ ꯃꯇꯨꯡꯗ ꯃꯥꯁꯦ ꯗꯥꯎ ꯐꯅ ꯈꯜꯂꯛꯑꯒ ꯃꯥꯒꯤ ꯃꯍꯩ ꯃꯁꯤꯡꯒꯤ ꯃꯇꯨꯡ ꯏꯟꯅ ꯃꯥꯏ ꯍꯩꯁꯤꯡꯕꯤ ꯃꯇꯨꯡ ꯏꯟꯅ ꯈꯜꯂꯛꯑꯒ ꯍꯧꯖꯤꯛꯁꯦ ꯃꯥ ꯌꯥꯝ ꯅꯨꯡꯉꯥꯏꯅ ꯂꯩꯌꯦ ꯃꯥ ꯌꯥꯝ ꯅꯨꯡꯉꯥꯏꯅ ꯍꯤꯡꯉꯤ ꯃꯥꯒꯤ ꯑꯗꯨ ꯃꯥꯅ ꯍꯧꯖꯤꯛ ꯊꯕꯛ ꯑꯃ ꯐꯪꯂꯒ ꯃꯥꯒꯤ ꯍꯤꯡꯅꯉꯥꯏꯒꯤ ꯃꯍꯩ ꯑꯃ ꯐꯪꯂꯒ ꯅꯨꯡꯉꯥꯏꯅ ꯍꯤꯡꯕꯁꯦ ꯀꯔꯤꯒꯤ ꯃꯄꯥꯟꯅꯅꯣ ꯍꯥꯏꯕ ꯃꯇꯝꯗ ꯉꯁꯥꯏ ꯃꯥꯒꯤ ꯀꯣꯂꯦꯖꯇꯨꯒꯤ ꯗꯤꯒ꯭ꯔꯤꯒꯤ ꯃꯄꯥꯟꯅꯅꯦꯕ ꯑꯗꯨꯒꯤ ꯃꯥꯒꯤ ꯍꯣꯠꯅꯖꯕꯒꯤ ꯃꯄꯥꯟꯅ ꯉꯁꯥꯏꯒꯤ ꯀꯣꯂꯦꯖꯇꯨꯒꯤ ꯗꯤꯒ꯭ꯔꯤꯗꯨꯒꯤ ꯑꯗꯨꯒꯤ ꯁꯔꯇꯤꯐꯤꯀꯦꯠꯇꯨꯒꯤ ꯃꯄꯥꯟꯅ ꯃꯥꯁꯦ ꯊꯕꯛ ꯐꯪꯖꯕꯅꯦꯕ ꯑꯦꯁꯣꯒꯤ ꯑꯗꯨꯅ ꯑꯩꯅ ꯈꯟꯕꯗꯁꯨ ꯑꯁꯤꯒꯤ ꯗꯤꯒ꯭ꯔꯤ ꯄꯥꯏꯕꯁꯦ ꯃꯥꯅ ꯒ꯭ꯔꯦꯖꯨꯋꯦꯠ ꯇꯧꯔꯒ ꯃꯥꯅ ꯗꯤꯒ꯭ꯔꯤ ꯄꯥꯏꯕꯁꯦ ꯃꯥꯒꯤꯗꯃꯛꯁꯦ ꯌꯥꯝ ꯀꯥꯟꯅꯩ ꯑꯃꯨꯁꯡ ꯌꯥꯝ ꯐꯩ ꯁꯣꯁꯥꯏꯇꯤꯒꯤꯗꯃꯛꯁꯨ ꯏꯚꯟ ꯐꯦꯃꯤꯂꯤꯒꯤꯗꯃꯛꯁꯨ ꯌꯥꯝ ꯀꯥꯟꯅꯩꯌꯦ ꯃꯍꯥꯛꯀꯤ ꯗꯤꯒ꯭ꯔꯤ ꯐꯪꯕ ꯁꯨꯃꯥꯏꯅ ꯃꯥꯅ ꯍꯣꯠꯅꯔꯒ ꯀꯣꯂꯦꯖꯀꯤ ꯗꯤꯒ꯭ꯔꯤ ꯌꯥꯎꯔꯝꯗꯕ ꯇꯥꯔꯗꯤ ꯃꯥꯁꯦ ꯇꯧꯔꯝꯗꯕ ꯇꯥꯔꯗꯤ ꯑꯁꯨꯃꯥꯏꯅ ꯍꯧꯖꯤꯛ ꯅꯨꯡꯉꯥꯏꯔꯤꯕ ꯄꯨꯟꯁꯤꯁꯦ ꯐꯪꯂꯣꯏꯅ ꯈꯜꯂꯤ ꯑꯗꯨꯅ ꯑꯁꯤ ꯃꯥꯒꯤ ꯄꯨꯟꯁꯤꯒꯤ ꯅꯨꯡꯉꯥꯏꯕꯗ ꯀꯣꯂꯦꯖꯀꯤ ꯗꯤꯒ꯭ꯔꯤꯅ ꯌꯥꯝꯅ ꯑꯆꯧꯕ ꯔꯣꯜ ꯑꯃ ꯁꯥꯟꯅꯩ ꯍꯥꯏꯕꯁꯦ ꯂꯧꯖꯩ ꯃꯥꯒꯤ ꯍꯣꯠꯅꯕ ꯃꯥꯒꯤ ꯒ꯭ꯌꯥꯟ ꯃꯥꯒꯤ ꯗꯤꯒ꯭ꯔꯤ ꯃꯥꯒꯤ ꯍꯣꯠꯅꯖꯕ ꯑꯃꯁꯨꯡ ꯃꯥꯒꯤ ꯁꯔꯇꯤꯐꯤꯀꯦꯠ ꯃꯥꯅ ꯃꯥ ꯍꯧꯖꯤꯛꯁꯦ ꯅꯨꯡꯉꯥꯏꯅ ꯂꯩꯕꯅꯦ ꯍꯥꯏꯕꯁꯦ ꯂꯧꯖꯩ